ꯃꯤꯂꯥꯟꯅ ꯃꯅꯤꯄꯨꯔꯒꯤ ꯏꯌꯦꯛ ꯏꯔꯣꯟ ꯆꯥꯎꯈꯠꯅꯅꯕ ꯀꯟꯅ ꯍꯣꯠꯅꯔꯤ ꯃꯁꯤꯗ ꯑꯩꯈꯣꯏꯁꯨ ꯃꯇꯦꯡ ꯄꯥꯡꯁꯤꯟꯗꯨꯅ ꯏꯐꯨꯔꯨꯞ ꯀꯟꯅꯕ ꯍꯣꯠꯅꯃꯤꯟꯅꯒꯗꯕꯅꯤ ꯏꯌꯦꯛ ꯏꯔꯣꯟꯅ ꯑꯩꯈꯣꯏꯒꯤ ꯍꯧꯔꯛꯐꯝ ꯃꯁꯛ ꯇꯥꯛꯂꯤꯕꯅꯤ ꯏꯌꯦꯛ ꯂꯣꯟ ꯂꯩꯔꯝꯗ꯭ꯔꯕꯗꯤ ꯑꯩꯈꯣꯏꯒꯤ ꯍꯧꯔꯛꯐꯝꯁꯨ ꯈꯪꯂꯝꯂꯣꯏ ꯑꯃꯗꯤ ꯏꯌꯦꯛ ꯏꯔꯣꯟ ꯑꯁꯤ ꯃꯤꯄꯨꯝ ꯈꯨꯗꯤꯡꯗ ꯁꯟꯗꯣꯛꯁꯤ ꯑꯩꯈꯣꯏ ꯄꯨꯂꯞ ꯄꯨꯜꯂꯒ